ꯀꯜꯄꯥꯅꯥ ꯆꯥꯎꯂꯥꯁꯤ ꯁꯕꯦꯟꯇꯤꯟ ꯃꯥꯔꯆ ꯅꯥꯏꯟꯇꯤꯟ ꯁꯤꯛꯁꯇꯤ ꯇꯨꯗ ꯀꯔꯅꯥꯜ ꯍꯥꯏꯔꯤꯕ ꯃꯐꯝꯗ ꯄꯣꯛꯈꯤ ꯃꯍꯥꯛꯅ ꯑꯋꯥꯕ ꯀꯌꯥ ꯃꯥꯌꯣꯛꯅꯈꯤ ꯃꯔꯣꯝꯗꯣꯝ ꯃꯇꯝ ꯑꯃꯗ ꯅꯨꯄꯤ ꯂꯥꯏꯔꯤꯛ ꯇꯝꯕ ꯅꯠꯇ꯭ꯔꯒ ꯊꯕꯛ ꯇꯧꯕ ꯑꯁꯤ ꯑꯊꯤꯡꯕ ꯊꯝꯃꯤ ꯑꯗꯨꯕꯨ ꯃꯍꯥꯛꯅ ꯅꯤꯡꯍꯟꯅꯕ ꯇꯧꯗꯅ ꯑꯋꯥꯕ ꯑꯋꯥ ꯃꯤꯅꯣꯛ ꯃꯩꯁꯥ ꯀꯌꯥ

ꯑꯥꯃꯦꯔꯤꯀꯥꯒꯤ ꯑꯦꯁꯇ꯭ꯔꯣꯅꯣꯠ ꯑꯃꯁꯨꯡ ꯃꯍꯥꯛꯅ ꯃꯍꯥꯛꯅ ꯏꯁꯄꯦꯁꯇ ꯊ꯭ꯔꯤ ꯇꯨ ꯋꯥꯟ ꯗꯦꯖ ꯁꯕꯦꯟꯇꯤꯟ ꯑꯋꯥꯔꯁ ꯐꯤꯞꯇꯤꯟ ꯃꯤꯅꯤꯠꯁ ꯂꯩꯔꯝꯈꯤ ꯑꯗꯨꯒ ꯃꯈꯥ ꯇꯥꯔꯛꯄꯗ ꯔꯥꯀꯦꯁ ꯁꯔꯃ ꯃꯍꯥꯛ ꯊꯥꯔꯇꯤꯟ ꯖꯅꯋꯥꯔꯤ ꯅꯥꯏꯟꯇꯤꯟ ꯐꯣꯔꯇꯤ ꯅꯥꯏꯟꯗ ꯄꯣꯛꯈꯤ ꯃꯍꯥꯛ ꯑꯁꯤ ꯏꯟꯗꯤꯌꯥꯟ ꯑꯦꯌꯥꯔꯐꯣꯔꯁꯅꯤ ꯃꯍꯥꯛꯅ ꯏꯟꯗꯤꯌꯥꯟ ꯁꯤꯇꯤꯖꯦꯟ ꯑꯃ ꯑꯣꯏꯅ ꯑꯃꯠꯇ ꯉꯥꯏꯔꯕ ꯏꯁꯄꯦꯁꯇ ꯇ꯭ꯔꯥꯚꯦꯜ ꯇꯧꯈꯤꯕ ꯃꯤꯁꯛ ꯑꯃꯅꯤ ꯃꯍꯥꯛꯅ ꯑꯄꯨꯟꯕ ꯁꯕꯦꯟ ꯗꯦꯖ ꯇ꯭ꯋꯦꯟꯇꯤ ꯋꯥꯟ ꯑꯥꯋꯔꯁ ꯐꯣꯔꯇꯤꯟ ꯃꯤꯅꯤꯠꯁ ꯏꯁꯄꯦꯁꯇ ꯇ꯭ꯔꯥꯚꯦꯜ ꯇꯧꯈꯤ

ꯑꯦꯋꯥꯔꯠ ꯀꯌꯥ ꯑꯃꯁꯨ ꯐꯪꯈꯤ ꯑꯁꯣꯛ ꯆꯀ꯭ꯔ ꯑꯗꯨ ꯃꯍꯥꯛꯅ ꯍꯦꯔꯣ ꯑꯣꯐ ꯗ ꯁꯣꯁꯥꯏꯇꯤ ꯌꯨꯅꯤꯌꯟ ꯑꯣꯐ ꯃꯤꯡꯊꯣꯜꯁꯨ ꯐꯪꯈꯤ ꯍꯥꯏꯇꯥꯔꯦ ꯀꯣ ꯑꯗꯨꯒ ꯃꯈꯥ ꯇꯥꯔꯛꯄꯗ ꯑꯩꯈꯣꯏꯅ ꯑꯦꯁꯇ꯭ꯔꯣꯅꯣꯠ ꯏꯟꯖꯤꯅꯤꯌꯥꯔ ꯑꯃ ꯑꯣꯏꯅ ꯊꯧ ꯄꯨꯈꯤ ꯃꯍꯥꯛꯅ ꯑꯍꯥꯟꯕ ꯑꯣꯏꯅ ꯅꯥꯏꯟꯇꯤꯟ ꯅꯥꯏꯟꯇꯤ ꯁꯕꯦꯟꯗ ꯏꯁꯄꯦꯁꯄꯨ ꯄꯥꯏꯈꯠꯈꯤ ꯀꯣꯂꯣꯝꯕꯤꯌꯥ ꯍꯥꯏꯔꯤꯕ ꯃꯐꯝ ꯑꯗꯨꯗ ꯄ꯭ꯔꯥꯏꯃꯥꯔꯤ ꯔꯣꯕꯣꯇꯤꯛ ꯑꯥꯝ ꯏꯁꯄꯤꯁꯦꯂꯤꯁ ꯑꯣꯏꯅ ꯑꯗꯨꯕꯨ ꯃꯍꯥꯛꯅ ꯑꯅꯤ ꯁꯨꯔꯕ ꯑꯣꯏꯅ ꯏꯁꯄꯦꯁ ꯑꯃ ꯄꯥꯏꯈꯤ ꯃꯈꯣꯏ ꯃꯤ ꯇꯔꯦꯠ ꯄꯨꯟꯅ ꯏꯁꯄꯦꯁ ꯄꯥꯏꯈꯠꯄꯗ ꯏꯁꯄꯦꯁ ꯄꯣꯛꯈꯥꯏꯔꯛꯇꯨꯅ ꯃꯈꯣꯏ ꯃꯤ ꯇꯔꯦꯠꯃꯛ ꯄꯨꯟꯅ ꯐꯥꯔꯁ ꯐꯦꯕ꯭ꯋꯥꯔꯤ ꯇꯨ ꯊꯥꯎꯖꯟ ꯊ꯭ꯔꯤꯗ ꯂꯩꯈꯤꯗ꯭ꯔꯦ ꯑꯗꯨꯕꯨ ꯃꯥꯕꯨ ꯍꯧꯖꯤꯛ ꯐꯥꯎꯕ ꯀꯥꯎꯅꯕ ꯂꯩꯇꯅ ꯑꯗꯨꯝ ꯃꯥꯒꯤ ꯕꯥꯑꯣꯕꯨ ꯑꯩꯈꯣꯏꯅ

ꯃꯍꯥꯛ ꯑꯦꯁꯇ꯭ꯔꯣꯅꯣꯠ ꯑꯃ ꯑꯣꯏꯕꯇ ꯅꯠꯇꯅ ꯌꯨꯅꯤꯌꯟ ꯌꯨꯅꯥꯏꯇꯦꯠ ꯏꯁꯇꯦꯠꯁ ꯑꯣꯐ ꯅꯦꯚꯤ ꯑꯣꯐꯤꯁꯥꯔꯁꯨ ꯑꯣꯏꯔꯝꯃꯤ ꯃꯍꯥꯛꯁꯨ ꯑꯦꯁꯇ꯭ꯔꯅꯣꯠ ꯑꯃ ꯑꯣꯏꯅ ꯖꯣꯟꯁꯟ ꯏꯁꯄꯦꯁ ꯁꯦꯟꯇꯔꯗꯒꯤ ꯑꯥꯒꯁ ꯅꯥꯏꯟꯇꯤꯟ ꯅꯥꯏꯟꯇꯤ ꯅꯥꯏꯟꯗꯒꯤ ꯇ꯭ꯔꯦꯅꯤꯡ ꯇꯧꯔꯛꯈꯤ ꯃꯍꯥꯛ ꯃꯍꯥꯛꯄꯨ ꯏꯟꯇꯔꯅꯦꯁꯅꯦꯜ ꯏꯁꯄꯦꯁ ꯏꯁꯇꯦꯁꯟ ꯑꯥꯏ ꯑꯦꯁ ꯑꯦꯁꯇ ꯂꯥꯛꯈꯤ ꯅꯥꯏꯅꯇꯤꯟ ꯗꯤꯁꯦꯝꯕꯔ ꯇꯨ ꯊꯥꯎꯖꯟ ꯁꯤꯀꯁꯇ ꯃꯈꯣꯏꯒꯤ ꯐꯣꯔꯇꯤꯟ ꯃꯦꯝꯕꯔꯅ